ꯑꯩꯁꯦ ꯀꯩꯅꯣꯗꯩꯅꯦ ꯍꯧꯖꯤꯛꯇ ꯊꯨꯡꯂꯕꯅꯦ ꯑꯦꯔꯞ ꯀꯩꯅꯣ ꯒꯣꯍꯥꯇꯤꯗꯒꯤꯅꯦ ꯅꯪꯗꯤ ꯑꯊꯝ ꯃꯐꯝ ꯁ꯭ꯋꯥꯏꯗꯩꯔꯥ ꯑꯃꯨꯛ ꯆꯠꯈꯤꯗꯣꯏꯔꯥ ꯅꯠꯇ꯭ꯔ ꯂꯥꯛꯏꯔꯣ ꯑꯣꯀꯦ ꯀꯔꯣꯝ ꯆꯠꯇꯣꯏꯅꯣ ꯐꯔꯁ ꯇꯥꯏꯝ ꯕꯤꯖꯤꯠ ꯑꯣꯀꯦ ꯐꯔꯁ ꯇꯥꯏꯝ ꯕꯤꯖꯤꯠ ꯇꯧꯔꯛꯏꯔꯥ ꯑꯩꯁꯦ ꯀꯩꯅꯣ ꯇꯧꯕꯅꯦ ꯐꯦꯁꯇꯤꯕꯜ ꯌꯥꯎꯕ ꯂꯥꯛꯄꯅꯦꯕꯀꯣ ꯑꯗꯣ ꯑꯩꯁꯦ ꯔꯤꯂꯦꯇꯤꯞꯄꯨꯗꯤ ꯂꯩꯌꯦ ꯇꯧꯕꯇꯕꯨ ꯑꯩ ꯍꯣꯇꯦꯜꯗ ꯂꯩꯒꯦꯅꯗꯤ ꯈꯜꯂꯦꯕꯀꯣ ꯍꯣꯇꯦꯜꯗꯨꯗ ꯑꯩ ꯆꯠꯂꯁꯦ ꯁꯉꯥꯏ ꯍꯣꯇꯦꯜꯗ ꯂꯩꯒꯦꯅ ꯈꯜꯂꯦ ꯎꯝ ꯎꯝ ꯎꯝ ꯎꯝ ꯑꯗꯨꯗꯤ ꯐꯔꯦꯅꯦ ꯀꯩꯅꯣ ꯇꯧꯕꯅꯦ ꯁꯉꯥꯏ ꯍꯣꯇꯦꯜꯗꯣ ꯑꯗꯨꯝ ꯅꯨꯡꯉꯥꯏꯕꯅꯦ ꯃꯣꯏꯒꯤ ꯁꯔꯕꯤꯁꯤꯡ ꯁ꯭ꯇꯥꯞ ꯃꯌꯥꯝꯗꯣꯀꯣ ꯔꯨꯝꯁꯨ ꯑꯗꯨꯝ ꯐꯖꯕꯅꯦ ꯑꯗꯨꯗ ꯑꯗꯨꯝ ꯅꯪ ꯌꯥꯔꯒꯗꯤ ꯅꯪ ꯄꯥꯝꯃꯒ ꯑꯗꯨꯝ ꯂꯩꯌꯣ ꯑꯩ ꯑꯗꯨꯗꯕꯨꯗꯤ ꯑꯩ ꯆꯠꯇꯣꯏꯅꯦꯕꯀꯣ ꯑꯗꯣ ꯑꯥꯞꯇꯔ ꯉꯁꯤꯁꯦ ꯔꯦꯁ ꯇꯧꯔꯀꯥꯟꯗ ꯅꯣꯡꯉꯥꯜꯂꯀꯥꯟꯗ ꯐꯦꯁꯇꯤꯕꯦꯜ ꯌꯥꯎꯕ ꯆꯠꯇꯣꯏꯅꯦꯕ ꯑꯩꯅ ꯑꯁꯨꯝ ꯈꯟꯕꯗ ꯇꯨ ꯀꯦꯂꯣꯃꯤꯇꯔꯒꯨꯝꯕ ꯑꯣꯏꯔꯝꯗꯧ ꯃꯥꯜꯂꯦ ꯆꯞ ꯆꯥꯕꯗꯤ ꯈꯪꯗ ꯍꯥꯏ ꯉꯝꯗ꯭ꯔꯦꯕꯀꯣ ꯊ꯭ꯔꯤ ꯇꯨꯗꯤ ꯑꯣꯏꯔꯝꯗꯧ ꯃꯥꯜꯂꯦ ꯑꯧ ꯄꯤꯌꯦ ꯄꯤꯌꯦ ꯀꯦꯞ ꯁꯔꯕꯤꯁꯇꯁꯨ ꯐꯖꯟꯅ ꯐꯪꯕꯅꯤ ꯅꯥꯏꯠꯐꯧ ꯑꯗꯨꯝꯀꯣ ꯍꯣꯇꯦꯜ ꯃꯅꯨꯡꯒꯤ ꯑꯣꯏꯅꯗꯤ ꯐꯖꯔꯦ ꯑꯗꯨꯒ ꯁꯉꯥꯏ ꯐꯦꯁꯇꯤꯕꯦꯜ ꯃꯅꯨꯡꯗꯅ ꯑꯃꯨꯛ ꯈꯤꯇꯪ ꯑꯗꯨꯝ ꯔꯦꯠꯁꯦ ꯑꯗꯨꯝ ꯌꯥꯝꯅ ꯀꯟꯅꯁꯨ ꯑꯩꯈꯣꯏꯒꯤ ꯑꯦꯕꯔꯦꯁꯇ ꯂꯩꯕꯅꯦꯕꯀꯣ ꯑꯗꯣ ꯀꯩꯅꯣꯅꯦ ꯏꯝꯐꯥꯜ ꯃꯅꯨꯡꯒꯤ ꯁꯉꯥꯏ ꯐꯦꯁꯇꯤꯕꯜ ꯈꯛꯇꯔꯥ ꯌꯦꯡꯗꯣꯏꯁꯦ ꯃꯣꯏꯔꯥꯡꯂꯣꯝꯗꯁꯨ ꯌꯥꯝꯅ ꯆꯥꯎꯅ ꯇꯧꯋꯦ ꯍꯥꯏꯕꯅꯦꯕ ꯐꯔꯦꯅꯦ ꯗꯨꯗꯤ ꯂꯣꯛꯇꯥꯛ ꯄꯥꯠꯇꯤ ꯌꯦꯡꯉꯨꯔꯁꯦ ꯀꯦꯕꯨꯜ ꯂꯝꯖꯥꯎ ꯅꯦꯁꯅꯦꯟ ꯄꯥꯛꯁꯨ ꯑꯗꯨꯝ ꯀꯣꯏꯊꯣꯛꯀꯦꯅꯗꯤ ꯈꯜꯂꯤ ꯑꯗꯨꯝ ꯆꯠꯃꯤꯟꯅꯔꯁꯤꯅꯦꯀꯣ ꯑꯣ ꯐꯔꯦ ꯐꯔꯦ ꯑꯩꯈꯣꯏ ꯃꯩꯇꯩ ꯃꯆꯥ ꯃꯁꯦꯜꯁꯨ ꯑꯣꯏꯔꯃꯤꯅꯀꯣ ꯀꯩꯁꯨ ꯈꯜꯂꯨꯅꯣ ꯑꯗꯨꯝ ꯅꯨꯡꯉꯥꯏꯕꯅꯦ ꯀꯩꯝꯇ ꯈꯜꯂꯨꯅꯨ ꯀꯩꯝ ꯈꯜꯂꯨꯅꯨ ꯑꯗꯣ ꯐꯔꯦꯅꯦ ꯑꯈꯣꯏ ꯇꯦꯛꯁꯤꯔꯥ ꯅꯠꯇ꯭ꯔꯒ ꯀꯩꯅꯣ ꯑꯣꯇꯣꯔꯥ ꯑꯝꯇꯪ ꯀꯩꯅꯣ ꯇꯧꯔꯒ ꯍꯣꯇꯦꯜꯐꯥꯎ ꯆꯠꯅꯕ ꯇꯧ ꯅꯪ ꯑꯝꯇꯪ ꯌꯦꯡꯕꯤꯔꯛꯀꯦꯔꯥ ꯍꯣꯍꯣꯏ ꯎꯝ ꯎꯝ ꯎꯝ ꯀꯌꯥꯝ ꯀꯩꯅꯣ ꯇꯧꯒꯗꯣꯏꯅꯣ